ꯍꯧꯖꯤꯛ ꯃꯅꯤꯄꯨꯔꯗ ꯆꯠꯅꯔꯤꯕ ꯂꯥꯏꯅꯤꯡꯁꯤꯡ ꯑꯁꯦ ꯍꯤꯟꯗꯨ ꯂꯥꯏꯅꯤꯡ ꯏꯝꯂꯥꯝ ꯂꯥꯏꯅꯤꯡ ꯈ꯭ꯔꯤꯁꯇꯥꯟ ꯂꯥꯏꯅꯤꯡ ꯑꯃꯁꯨꯡ ꯁꯅꯥꯃꯍꯤ ꯂꯥꯏꯅꯤꯡꯅ ꯃꯄꯨꯡ ꯑꯣꯏꯅ ꯆꯠꯅꯩ ꯃꯁꯤ ꯅꯠꯇꯕ ꯇꯣꯉꯥꯟ ꯇꯣꯉꯥꯟꯕ ꯂꯥꯏꯅꯤꯡ ꯈꯔꯁꯨ ꯂꯩ ꯂꯥꯏꯁꯤꯡ ꯑꯗꯨꯗꯤ ꯖꯦꯟꯒꯤꯁꯤꯡꯒꯤ ꯄꯟꯖꯥꯕꯤ ꯁꯤꯛ ꯁꯤꯡꯒꯤ ꯕꯨꯙꯤꯖꯝꯅ ꯆꯤꯡꯕ ꯇꯣꯉꯥꯟ ꯇꯣꯉꯥꯟꯕ ꯂꯥꯏꯅꯤꯡ ꯈꯔꯁꯨ ꯑꯗꯨꯝ ꯃꯅꯤꯄꯨꯔ ꯑꯁꯤꯗ ꯆꯠꯅꯗꯨꯅ ꯂꯩ ꯑꯗꯨꯕꯨ ꯃꯄꯨꯡ ꯑꯣꯏꯅ ꯆꯠꯅꯔꯤꯔꯗꯤ ꯁꯅꯥꯃꯍꯤ ꯂꯥꯏꯅꯤꯡꯁꯤꯅꯤ ꯍꯥꯏꯅꯤꯡꯉꯤ ꯃꯁꯤꯅ ꯍꯤꯟꯗꯨ ꯆꯠꯄꯁꯤꯡ ꯑꯣꯏꯔꯕꯁꯨ ꯁꯅꯥꯃꯍꯤ ꯂꯥꯏꯅꯤꯡꯕꯨ ꯆꯠꯄ ꯃꯤꯇꯩꯁꯤꯡꯒꯤ ꯌꯨꯝ ꯈꯨꯗꯤꯡꯃꯛꯇ ꯁꯅꯥꯃꯍꯤꯒꯤ ꯈꯨꯕꯝ ꯊꯝꯗꯨꯅ ꯂꯥꯏ ꯑꯁꯤꯕꯨ ꯑꯩꯈꯣꯏꯅ ꯏꯔꯥꯠ ꯏꯁꯣꯟ ꯇꯧꯗꯨꯅ ꯂꯥꯠꯅꯔꯤ ꯑꯗꯣ ꯃꯁꯤ ꯉꯜꯂꯤꯉꯩ ꯃꯇꯝꯗꯒꯤ ꯑꯩꯈꯣꯏ ꯃꯤꯑꯣꯏꯕꯅ ꯋꯥꯈꯜ ꯂꯧꯁꯤꯡ ꯇꯥꯔꯛꯄ ꯁꯤꯕꯤꯂꯥꯏꯖꯦꯁꯟ ꯂꯥꯛꯄꯗꯒꯤ ꯂꯥꯏꯅꯤꯡꯕꯒꯤ ꯊꯕꯛ ꯑꯁꯦ ꯃꯊꯪ ꯃꯊꯪ ꯆꯠꯊꯔꯛꯇꯨꯅ ꯉꯜꯂꯤꯉꯩ ꯑꯩꯈꯣꯏꯒꯤ ꯀꯥꯡꯕ ꯅꯤꯡꯊꯧꯅ ꯆꯤꯡꯕ ꯃꯇꯝꯗꯒꯤ ꯁꯤꯕꯤꯂꯥꯏꯖꯦꯁꯟ ꯂꯥꯛꯈ꯭ꯔꯕ ꯃꯇꯨꯡꯗ ꯀꯥꯡꯕ ꯅꯤꯡꯊꯧ ꯃꯁꯥꯃꯛ ꯂꯥꯏꯅꯤꯡꯊꯧ ꯁꯅꯥꯃꯍꯤ ꯑꯁꯦ ꯅꯤꯡꯉꯝꯕꯒꯤ ꯈꯨꯗꯝ ꯑꯩꯈꯣꯏꯗ ꯐꯪꯉꯤ ꯂꯥꯏꯅꯤꯡꯕꯁꯤꯅ ꯑꯩꯈꯣꯏꯒꯤ ꯋꯥꯈꯜ ꯄꯨꯛꯅꯤꯡ ꯑꯁꯦ ꯂꯩꯇꯥꯍꯟꯕ ꯑꯁꯦ ꯃꯤꯑꯣꯏꯕ ꯑꯩꯈꯣꯏꯗ ꯄꯤꯕ ꯉꯝꯕꯗꯒꯤ ꯑꯩꯈꯣꯏ ꯃꯤꯑꯣꯏꯕꯅ ꯂꯥꯏꯅꯤꯡꯕꯒꯤ ꯊꯧꯔꯝ ꯑꯁꯦ ꯑꯗꯨꯝ ꯉꯁꯤꯐꯧꯕ ꯆꯠꯊꯗꯨꯅ ꯂꯩꯔꯤꯕꯅꯤ